ꯍꯜꯂꯣ ꯑꯣ ꯑꯩꯖꯦ ꯎꯁꯣꯞ ꯑꯃ ꯊꯣꯛꯄ ꯑꯗꯨꯒꯤ ꯍꯋꯥꯏ ꯆꯦꯡꯋꯥꯏ ꯈꯤꯇ ꯂꯧꯒꯦꯅ ꯐꯤꯔꯣꯏꯒꯤ ꯇꯧꯕꯅꯦ ꯑꯗꯣ ꯑꯍꯟ ꯑꯣꯏꯁꯜꯂꯛ ꯑꯣ ꯎꯝ ꯍꯋꯥꯏꯗꯣ ꯎꯇꯤꯒꯤ ꯑꯩꯈꯣꯏꯒꯤ ꯍꯋꯥꯏ ꯃꯪꯒꯟꯗꯣ ꯃꯄꯨꯝꯗꯣ ꯑꯗꯨ ꯂꯧꯒꯦ ꯇꯧꯕꯅꯦ ꯑꯁꯪꯕꯗ ꯌꯥꯎꯕꯔꯣ ꯍꯋꯥꯏ ꯃꯪꯒꯟ ꯑꯁꯪꯕꯗꯣ ꯑꯣ ꯑꯗꯨ ꯀꯤꯂꯣ ꯃꯉꯥ ꯄꯤꯕꯤꯔꯣ ꯑꯣꯟꯕꯤꯔꯣ ꯑꯗꯣ ꯑꯩꯗꯤ ꯑꯍꯟ ꯑꯣꯏꯔꯕꯅꯤꯅ ꯂꯥꯛꯑꯒ ꯂꯧꯕꯗꯤ ꯉꯝꯃꯣꯏ ꯈ꯭ꯋꯥꯏ ꯑꯍꯥꯟꯕꯖꯦ ꯑꯩ ꯀꯩꯅꯣꯝꯇ ꯍꯪꯖꯍꯧꯒꯦ ꯄꯣꯠ ꯆꯩꯁꯤꯡꯖꯤꯕꯨ ꯌꯨꯝꯐꯥꯎꯕ ꯊꯤꯟꯕ ꯌꯥꯗꯣꯔꯤꯕ꯭ꯔꯥ ꯈꯤꯇꯪ ꯃꯇꯦꯡ ꯄꯥꯡꯕꯤꯕ ꯌꯥꯒꯗ꯭ꯔꯥ ꯀꯃꯥꯏ ꯇꯧꯒꯗꯒꯦ ꯑꯣ ꯍꯣ ꯍꯣ ꯑꯗꯨꯃꯥꯏ ꯌꯥꯔꯒꯗꯤ ꯏꯕꯣꯡꯉꯣ ꯍꯣꯏꯅ ꯈꯤꯇꯪ ꯃꯇꯦꯡ ꯄꯥꯡꯕꯤꯔꯣ ꯑꯩꯖꯦ ꯑꯍꯜ ꯑꯣꯏꯁꯜꯂꯛꯄꯒꯤ ꯉꯝꯗ꯭ꯔꯦꯕꯀꯣ ꯑꯗꯨꯅ ꯐꯣꯟꯁꯤꯗꯩꯗ ꯑꯣꯏꯅ ꯍꯥꯏꯔꯕꯅꯤ ꯑꯩꯒꯤ ꯗꯔꯀꯥꯔ ꯑꯣꯏꯕ ꯄꯣꯠꯇꯣ ꯅꯠꯇꯦ ꯅꯠꯇꯦ ꯌꯥꯝꯃꯦ ꯌꯥꯝꯃꯦ ꯄꯣꯠ ꯑꯇꯩꯖꯨ ꯌꯥꯝꯃꯦ ꯂꯧꯗꯣꯏꯁꯦ ꯀꯩꯅꯣꯗꯤ ꯊꯥꯎꯖꯦ ꯀꯔꯤ ꯀꯔꯤ ꯊꯥꯎꯗ ꯂꯩꯒꯦ ꯇꯦꯒꯣꯔꯒꯨꯝꯕ ꯑꯗꯒꯤ ꯀꯔꯤ ꯀꯔꯤ ꯂꯩꯒꯦ ꯑꯣ ꯏꯟꯖꯤꯟꯗꯁꯨ ꯂꯩꯑꯕꯀꯣ ꯏꯟꯖꯤꯟꯗꯖꯨ ꯂꯩꯅꯦꯕ ꯅꯠꯇ꯭ꯔꯥ ꯑꯗꯨꯗꯤ ꯏꯟꯖꯤꯟꯗꯣ ꯂꯤꯇꯔ ꯇ꯭ꯔꯥꯡꯉꯥ ꯄꯤꯕꯤꯔꯛꯑꯣꯕꯀꯣ ꯂꯤꯇꯔ ꯇ꯭ꯔꯥꯡꯉꯥꯒꯤ ꯌꯥꯏꯌꯦ ꯌꯥꯏꯌꯦ ꯑꯗꯨ ꯑꯣꯏꯁꯨ ꯌꯥꯏ ꯃꯉꯥ ꯃꯉꯥꯏ ꯕꯣꯇꯜꯗꯣ ꯑꯍꯨꯝ ꯍꯥꯄꯤꯔꯛꯑꯣ ꯑꯗꯨꯒ ꯍꯋꯥꯏ ꯑꯩꯈꯣꯏꯒꯤ ꯁꯒꯣꯜ ꯍꯋꯥꯏ ꯃꯀꯨ ꯇꯥꯗꯕꯤ ꯑꯃꯨꯕꯗꯨꯗꯤ ꯑꯉꯧꯕꯗꯣ ꯂꯩꯒꯅꯤꯅ ꯃꯀꯨ ꯑꯇꯥꯕꯗꯣ ꯃꯦꯔꯥꯃꯦꯁ ꯇꯧꯒꯗꯧꯕꯅꯤꯅ ꯑꯉꯧꯕꯗꯣ ꯑꯣꯏ ꯇꯧꯁꯦ ꯍꯥꯏꯌꯦꯕꯀꯣ ꯍꯣ ꯑꯗꯨ ꯀꯤꯂꯣ ꯃꯔꯤ ꯑꯃ ꯑꯣꯟꯕꯤꯔꯣ ꯑꯥ ꯑꯗꯨꯒ ꯍꯋꯥꯏ ꯃꯨꯛꯁꯣꯔꯤ ꯃꯨꯛꯁꯣꯔꯤ ꯅꯠꯇꯦ ꯀꯥꯡꯇꯛ ꯌꯥꯎꯅꯤꯅ ꯑꯥ ꯀꯥꯡꯇꯛꯇꯣ ꯀꯤꯂꯣ ꯃꯉꯥ ꯑꯃ ꯑꯗꯒꯤ ꯀꯩꯅꯣ ꯀꯔꯤꯒꯦ ꯀꯥꯡꯇꯛ ꯀꯤꯂꯣ ꯃꯉꯥ ꯑꯃ ꯂꯩꯔꯦ ꯑꯗꯒꯤ ꯍꯋꯥꯏ ꯃꯨꯡꯗꯣ ꯍꯋꯥꯏ ꯃꯨꯛꯇꯣ ꯑꯗꯨ ꯍꯋꯥꯏ ꯃꯨꯛꯇꯤ ꯃꯌꯥꯝ ꯆꯥꯅꯕ ꯆꯥꯅꯗꯕ ꯂꯩꯕꯅꯤꯅ ꯃꯣꯏꯗꯤ ꯀꯦ ꯖꯤ ꯑꯍꯨꯝꯈꯛ ꯂꯧꯔꯣ ꯍꯥꯏꯔꯦꯕꯀꯣ ꯑꯗꯨ ꯀꯤꯂꯣ ꯑꯍꯨꯝ ꯑꯃ ꯂꯧꯕꯤꯔꯣ ꯑꯗꯒꯤꯗꯤ ꯍꯋꯥꯏ ꯍꯋꯥꯏ ꯃꯥꯏꯔꯣꯡꯕꯤꯗꯨ ꯌꯥꯎꯕ ꯅꯠꯇ꯭ꯔꯣ ꯍꯋꯥꯏ ꯃꯥꯏꯔꯣꯡꯕꯤꯗꯣ ꯀꯤꯂꯣ ꯑꯍꯨꯝ ꯑꯃ ꯑꯗꯒꯤ ꯆꯤꯅꯤ ꯀꯤꯂꯣ ꯃꯉꯥꯃ ꯄꯤꯕꯤꯔꯣ ꯑꯣ ꯍꯩ ꯊꯣꯡꯕꯒꯤꯁꯦ ꯍꯩ ꯃꯪꯒꯦꯒꯨꯝꯕꯗꯤ ꯂꯩꯒꯗ꯭ꯔꯥ ꯑꯣ ꯑꯗꯨꯗꯤ ꯑꯇꯩ ꯑꯇꯩꯗꯩ ꯂꯧꯅꯗꯧ ꯁꯔꯨꯛ ꯏꯕꯨꯡꯉꯣ ꯍꯣꯏꯗꯒꯤ ꯃꯪꯒꯦꯗꯣ ꯀꯤꯂꯣ ꯑꯍꯨꯝꯗꯪꯒ ꯍꯥꯞꯄꯤꯔꯛꯑꯣ ꯎꯝ ꯑꯗꯨꯒ ꯆꯥꯟꯅꯕ ꯆꯥꯡꯗ ꯑꯩꯈꯣꯏꯒꯤ ꯃꯔꯨ ꯃꯔꯥꯡ ꯖꯤꯔꯥ ꯒꯨꯟꯃꯦꯔꯤꯁ ꯑꯗꯒꯤꯗꯤ ꯐꯗꯤꯒꯣꯝ ꯃꯔꯨ ꯑꯆꯧꯕꯗꯣ ꯄꯦꯀꯦꯠ ꯑꯆꯧꯕꯗꯣ ꯍꯥꯞꯄꯤꯔꯛꯑꯣ ꯄꯋꯥꯃꯨꯛꯀꯤ ꯆꯥꯡꯗ ꯂꯧꯒꯗꯧꯕꯅꯦꯕꯀꯣ ꯑꯆꯧꯕ ꯍꯥꯞꯄꯤꯔꯛꯑꯣ ꯑꯗꯒꯤꯗꯤ ꯃꯤꯁ ꯄꯥꯎꯗꯔ ꯑꯗꯒꯤ ꯃꯆꯨ ꯀꯔꯤ ꯀꯔꯥ ꯑꯗꯨꯁꯨ ꯌꯥꯎꯕꯤꯔꯛꯑꯣ ꯑꯗꯨꯅꯦ ꯁꯪꯒꯣꯝ ꯑꯀꯪꯕꯗꯤ ꯂꯩꯕ꯭ꯔꯣ ꯁꯪꯒꯣꯝ ꯑꯀꯪꯕꯗꯨ ꯎꯝ ꯀꯦ ꯖꯤ ꯀꯦ ꯖꯤꯒꯤ ꯄꯦꯀꯦꯠ ꯊꯣꯛꯏꯗꯅ ꯑꯗꯨ ꯄꯦꯀꯦꯠ ꯑꯍꯨꯝꯃꯨꯛ ꯍꯥꯞꯄꯤꯔꯛꯑꯣ ꯑꯗꯣ ꯆꯍꯥꯎꯖꯦ ꯆꯍꯥꯎ ꯐꯪꯒꯗ꯭ꯔꯣ ꯁꯤ ꯗꯨꯀꯥꯟꯁꯤꯕꯣ ꯀꯃꯥꯏ ꯇꯧꯒꯦ ꯑꯣ ꯇꯥꯡ ꯀꯌꯥꯐꯥꯎ ꯑꯩꯈꯣꯏꯒꯤꯁꯦ ꯇꯥꯡ ꯀꯨꯟꯊ꯭ꯔꯥꯒꯤꯅꯦꯕꯀꯣ ꯑꯣ ꯆꯍꯥꯎ ꯀꯤꯂꯣ ꯑꯍꯨꯝꯃꯨꯛꯇꯪ ꯃꯉꯥ ꯑꯣꯏꯅ ꯍꯥꯄꯤꯔꯛꯑꯣ ꯆꯍꯥꯎꯗꯣ ꯑꯗꯨꯗꯤ ꯅꯪꯅꯅꯕ ꯈꯔ ꯁꯤꯟꯕꯤꯔꯛꯑꯣꯀꯣ ꯑꯩ ꯆꯠꯊꯣꯛ ꯆꯠꯁꯤꯟ ꯉꯝꯗꯦꯕꯀꯣ ꯑꯗꯨꯅꯅꯦꯕ

ꯑꯣ ꯏꯕꯨꯡꯉꯣ ꯍꯣꯏꯅ ꯅꯣꯡꯃ ꯋꯥꯠꯂꯤꯉꯩꯗ ꯌꯧꯍꯟꯕꯤꯔꯛꯑꯣ ꯅꯤꯅꯤ ꯋꯥꯠꯂꯤꯉꯩꯗ ꯌꯧꯍꯟꯕꯤꯔꯛꯑꯣ ꯑꯉꯥꯡꯒꯩ ꯁꯣꯝꯗ ꯈꯞꯇꯣꯞ ꯆꯥꯝꯇꯣꯛꯄ ꯇꯧꯒꯗꯣꯏꯅꯤꯅꯅꯦ ꯑꯥ ꯅꯤꯅꯤ ꯅꯤꯅꯤ ꯋꯥꯠꯂꯤꯉꯩꯗ ꯌꯧꯍꯟꯕꯤꯔꯛꯑꯣ ꯑꯗꯨꯃꯥꯏꯅ ꯇꯧꯔꯁꯤꯀꯣ ꯍꯣ ꯍꯣ ꯐꯔꯦ ꯐꯔꯦ ꯑꯗꯨꯗꯤ ꯄꯩꯁꯥꯒꯩꯗꯨꯅ ꯀꯃꯥꯏꯅ ꯇꯧꯕ ꯍꯣ ꯍꯣꯏ ꯍꯣꯏ ꯍꯣꯏ ꯔꯤꯁꯤꯞꯇꯣ ꯑꯣꯏꯅ ꯄꯤꯕꯤꯔꯛꯑꯣ ꯑꯗꯨ ꯑꯣꯏꯇꯥꯔꯒꯗꯤ ꯃꯣꯏ ꯑꯉꯥꯡꯒꯩ ꯊꯤꯟꯕ ꯂꯥꯛꯄꯩ ꯑꯉꯥꯡꯒꯩꯗꯨꯗ ꯄꯤꯔꯛꯑꯒꯦꯕꯀꯣ ꯑꯗꯣ ꯑꯍꯦꯟꯕ ꯆꯥꯔꯖꯒꯗꯤ ꯂꯧꯒꯗ꯭ꯔꯣ ꯊꯤꯟꯕ ꯂꯥꯛꯄꯩ ꯑꯣ ꯑꯣ ꯌꯥꯝ ꯅꯨꯡꯉꯥꯏꯖꯔꯦ ꯌꯥꯝ ꯅꯨꯡꯉꯥꯏꯖꯔꯦ ꯑꯗꯨ ꯑꯣꯏꯗꯤ ꯊꯝꯖꯔꯒꯦ ꯊꯝꯖꯔꯒꯦ